ꯍꯂꯣ ꯁꯤꯡꯖꯨ ꯆꯥꯅꯕꯤ ꯇꯧꯁꯦ ꯍꯌꯦꯡꯂꯥ ꯍꯪꯆꯤꯠꯂꯥ ꯑꯃ ꯆꯥꯅꯔꯁꯦ ꯑꯥ ꯀꯩꯅꯣ ꯑꯩꯈꯣꯏ ꯃꯈꯥ ꯂꯩꯀꯥꯏꯒꯤ ꯇꯣꯝꯕꯤꯗꯣ ꯈꯪꯕ꯭ꯔꯥ ꯑꯗꯨꯒ ꯇꯣꯝꯆꯧꯒ ꯀꯧꯔꯁꯦ ꯌꯥꯏꯌꯦ ꯌꯥꯏꯌꯦ ꯑꯗꯨ ꯅꯪ ꯈꯔ ꯄꯥꯎ ꯐꯥꯎꯕꯤꯈ꯭ꯔꯣ ꯃꯤꯃꯤ ꯁꯤꯡꯖꯨ ꯆꯥꯁꯦ ꯍꯣꯏ ꯅꯪ ꯑꯗꯨꯗꯤꯅꯦ ꯁꯤꯡꯖꯨꯗꯨꯒꯅꯦ ꯌꯦꯟꯗꯣ ꯀꯔꯤꯕ ꯊꯣꯡꯗꯕꯗꯣ ꯀꯔꯤꯕ ꯍꯣꯏ ꯍꯣꯏ ꯑꯉꯧꯕꯤꯗꯣ ꯑꯗꯨꯒ ꯆꯥꯔꯁꯦ ꯁꯥꯕꯅꯤ ꯏꯕꯦꯝꯃ ꯑꯩꯈꯣꯏꯗ ꯆꯥꯔꯁꯦ ꯑꯩꯈꯣꯏꯗ ꯏꯕꯦꯝꯃ ꯇꯨꯃꯤꯟꯅꯅꯦ ꯌꯥꯅꯤ ꯌꯥꯅꯤ ꯑꯩꯈꯣꯏ ꯇꯣꯝꯆꯧ ꯇꯣꯝꯕꯤ ꯍꯣꯏ ꯀꯧꯔꯒ ꯑꯩ ꯂꯥꯛꯄꯒ ꯉꯝꯖꯔꯔꯣꯏ ꯑꯩꯈꯣꯏꯗ ꯑꯗꯨꯝ ꯂꯥꯛꯑꯦ ꯌꯥꯔꯦ ꯅꯪꯉꯣꯏ ꯍꯥꯏꯕ ꯃꯥꯗꯣ ꯂꯩꯔꯣꯏ ꯍꯥꯏꯕ ꯊꯕꯛ ꯆꯠꯅꯤ ꯍꯥꯏꯕ ꯌꯦꯁ ꯄꯨꯡꯗꯣ ꯅꯪ ꯁꯪꯀꯥꯟ ꯀꯔꯝꯀꯥꯟ ꯁꯪꯒꯦ ꯌꯥꯏꯌꯦ ꯌꯥꯏꯌꯦ ꯑꯗꯨꯒ ꯄꯣꯠ ꯆꯩꯗꯣ ꯏꯕꯥꯏꯅꯤ ꯍꯥꯏꯐꯦꯠ ꯂꯩꯃꯤꯟꯅꯧꯔꯁꯦ ꯏꯁ ꯑꯣ ꯑꯣ ꯃꯣꯏꯗꯨꯁꯨ ꯄꯨꯊꯣꯛꯍꯟꯗꯣꯏꯅꯤ ꯀꯩꯅꯣ ꯏꯕꯥꯏꯅꯤ ꯈꯛꯇꯪ ꯄꯨꯊꯣꯛꯀꯗ꯭ꯔꯣ ꯌꯥꯔꯦ ꯑꯗꯨꯑꯣꯏꯇꯥꯔꯁꯨ ꯃꯩꯇꯩ ꯄꯨꯡ ꯇꯧꯅꯒꯨꯝꯁꯤꯀꯣ ꯎꯝ ꯑꯗꯨꯒ ꯂꯥꯛꯑꯝꯗꯥꯏꯗ ꯑꯩꯉꯣꯟꯗ ꯍꯥꯏꯐꯦꯠ ꯀꯣꯜ ꯇꯧꯔꯛꯑꯝꯃꯣ ꯀꯩꯝ ꯈꯜꯂꯨꯅꯣ ꯀꯩꯝ ꯈꯜꯂꯨꯅꯣ ꯗꯤꯌꯥꯔ ꯏꯁ ꯅꯣ ꯍꯨꯏ ꯑꯆꯧꯕ

ꯌꯥꯎꯍꯟꯗꯣꯏꯅꯦ ꯌꯥꯎꯍꯟꯗꯣꯏꯅꯦ ꯍꯥꯏꯕ ꯌꯥꯎꯍꯟꯗꯣꯏꯅꯦ ꯌꯥꯔꯦ ꯑꯩ ꯊꯝꯃꯒꯦ ꯅꯪ ꯍꯌꯦꯡ ꯂꯥꯛꯑꯝꯗꯥꯏꯗ ꯐꯣꯟ ꯇꯧꯔꯛꯑꯣ ꯕꯥꯏ